ꯑꯩꯍꯥꯛꯅ ꯈꯪꯖꯕ ꯑꯅꯥ ꯂꯥꯏꯌꯦꯡꯒꯤ ꯁꯤꯁꯇꯦꯝ ꯑꯍꯣꯡꯕ ꯈꯔ ꯍꯥꯏꯔꯒꯗꯤ ꯑꯩꯅ ꯈꯪꯖꯕ ꯍꯥꯏꯔꯒꯗꯤ ꯍꯧꯖꯤꯛ ꯍꯧꯖꯤꯛꯀꯤ ꯃꯇꯝꯗ ꯑꯅꯥ ꯂꯥꯏꯌꯦꯡꯒꯤ ꯁꯤꯁꯇꯦꯝ ꯑꯁꯤ ꯑꯗꯨꯛꯀꯤ ꯃꯇꯤꯛ ꯆꯥꯎꯈꯠꯂꯦ ꯌꯥꯝꯅ ꯅꯨꯉꯥꯏꯔꯦ ꯍꯧꯖꯤꯛ ꯑꯅꯧ ꯑꯅꯧꯕ ꯈꯨꯠꯂꯥꯏ ꯃꯌꯥ ꯑꯃ ꯑꯦꯛꯁꯔꯦꯒꯤ ꯏ ꯁꯤ ꯖꯤꯒꯤ ꯑꯅꯧ ꯑꯅꯧꯕ ꯈꯨꯠꯂꯥꯏ ꯃꯌꯥꯝ ꯑꯃ ꯌꯥꯝꯅ ꯁꯥꯏꯟꯇꯤꯐꯤꯛ ꯑꯣꯏꯅ ꯑꯅꯧ ꯑꯅꯧꯕ ꯈꯨꯠꯂꯥꯏ ꯃꯌꯥꯝ ꯑꯃ ꯂꯩꯔꯦ

ꯑꯗꯨꯛꯀꯤ ꯃꯇꯤꯛ ꯆꯥꯎꯈꯠꯂꯛꯄꯒꯤ ꯃꯇꯨꯡ ꯏꯟꯅ ꯑꯍꯣꯡꯕ ꯃꯌꯥꯝ ꯑꯃ ꯂꯩꯔꯦ ꯃꯃꯥꯡꯗ ꯈꯪꯂꯝꯗꯕ ꯇꯧꯔꯝꯗꯕ ꯌꯥꯔꯝꯗꯕ ꯃꯌꯥꯝ ꯑꯃ ꯑꯍꯣꯡꯕ ꯃꯌꯥꯝ ꯑꯃ ꯂꯥꯛꯑꯦ ꯍꯧꯖꯤꯛ ꯑꯗꯨꯅ ꯍꯧꯖꯤꯛ ꯑꯅꯥ ꯂꯥꯏꯌꯦꯡꯒꯤ ꯃꯇꯥꯡꯗ ꯁꯤꯁꯇꯦꯝ ꯑꯁꯤ ꯑꯗꯨꯛꯀꯤ ꯃꯇꯤꯛ ꯐꯒꯠꯂꯦ ꯍꯥꯏꯅ ꯑꯩꯅ ꯂꯧꯖꯩ ꯑꯗꯨꯒ ꯑꯩꯅ ꯆꯥꯡ ꯅꯥꯏꯅ ꯆꯠꯄ ꯍꯣꯁꯄꯤꯇꯥꯜ ꯍꯥꯏꯔꯒꯗꯤ ꯖꯦꯅꯤꯝꯁ ꯖꯦꯅꯤꯝꯁ ꯄꯣꯔꯣꯝꯄꯥꯠ ꯍꯥꯏꯔꯤꯕ ꯍꯣꯁꯄꯤꯇꯥꯜ ꯑꯁꯤ ꯑꯍꯥꯟꯕꯗꯗꯤ ꯌꯥꯝꯅ ꯐꯠꯂꯝꯗꯦ ꯍꯥꯏꯕꯗꯤ ꯏꯟꯐ꯭ꯔꯥ ꯁꯇ꯭ꯔꯛꯆ꯭ꯔꯒꯤ ꯃꯇꯥꯡꯗꯁꯨ ꯑꯗꯨꯗꯒꯤ ꯂꯥꯏꯌꯦꯡꯕꯒꯤ ꯃꯇꯥꯡꯗꯁꯨ ꯌꯥꯝꯅ ꯆꯥꯎꯈꯠꯂꯝꯗꯦ ꯑꯗꯨꯕꯨ ꯍꯧꯖꯤꯛꯇꯤ ꯑꯗꯨꯛꯀꯤ ꯃꯇꯤꯛ ꯆꯥꯎꯈꯠꯂꯦ ꯍꯣꯁꯄꯤꯇꯥꯜ ꯑꯁꯤ ꯑꯅꯧꯕ ꯏꯟꯐ꯭ꯔꯥ ꯁꯇ꯭ꯔꯛꯆꯔ ꯃꯌꯥꯝ ꯑꯃ ꯁꯥꯒꯠꯂꯦ ꯑꯅꯧ ꯑꯟꯧꯕ ꯈꯨꯠꯂꯥꯏ ꯃꯌꯥꯝ ꯑꯃ ꯂꯩꯔꯦ ꯂꯥꯏꯌꯦꯡꯕ ꯉꯝꯗꯕ ꯃꯌꯥꯝꯗꯨ ꯍꯧꯖꯤꯛꯇꯤ ꯂꯣꯏꯅ ꯂꯥꯏꯌꯦꯡꯂꯦ ꯒꯣꯚ꯭ꯔꯟꯃꯦꯟꯅ ꯑꯅꯧ ꯑꯅꯧꯕ ꯈꯨꯠꯂꯥꯏ ꯃꯌꯥꯝ ꯑꯃ ꯂꯩꯗꯅ ꯑꯋꯥ ꯑꯅꯥ ꯇꯥꯔꯕ ꯃꯌꯥꯝ ꯑꯃ ꯂꯥꯏꯔꯕ ꯃꯌꯥꯝ ꯑꯗꯨ ꯍꯧꯖꯤꯛꯇꯤ ꯄꯩꯁꯥ ꯑꯃꯠꯇ ꯇꯤꯡꯗꯅ ꯂꯥꯏꯌꯦꯡꯍꯟꯕ ꯉꯝꯍꯜꯂꯦ ꯑꯅꯧ ꯑꯅꯧꯕ ꯁꯤꯁꯇꯦꯝ ꯃꯌꯥꯝ ꯑꯃ ꯆꯠꯅꯍꯜꯂꯦ ꯑꯅꯧ ꯑꯅꯧꯕ ꯈꯨꯠꯂꯥꯏ ꯃꯁꯤꯡ ꯃꯌꯥ ꯑꯃ ꯂꯩꯗꯨꯅ ꯑꯅꯧ ꯑꯅꯧꯕ ꯁꯤꯁꯇꯦꯝ ꯆꯠꯅꯍꯜꯂꯦ ꯄꯩꯁꯥ ꯇꯤꯡꯗꯕꯤꯗ ꯂꯥꯏꯌꯦꯡ ꯄꯊꯥꯞ ꯀꯌꯥ ꯑꯃ ꯆꯠꯊꯕꯤꯔꯦ

ꯑꯁꯤꯒꯨꯝꯕ ꯑꯍꯣꯡꯕ ꯃꯌꯥꯝ ꯑꯃ ꯂꯥꯛꯄꯁꯤ ꯑꯩꯒꯤ ꯃꯣꯠꯇꯗꯤ ꯒꯣꯚ꯭ꯔꯟꯃꯦꯟꯕꯨ ꯊꯥꯒꯠꯆꯔꯤ